ꯂꯩꯇꯦ ꯑꯗꯨꯕꯨ ꯑꯩꯅ ꯄꯥꯝꯖꯅ ꯇꯝꯅꯤꯡꯕꯗꯤ ꯀꯧꯅꯥ ꯕꯦꯒ ꯂꯣꯟꯕꯅꯤ ꯀꯧꯅꯥ ꯕꯦꯒ ꯑꯁꯤ ꯃꯈꯜ ꯃꯈꯜ ꯗꯤꯖꯥꯏꯟ ꯀꯌꯥ ꯑꯃ ꯂꯩ ꯗꯤꯖꯥꯏꯟꯁꯤꯡ ꯑꯗꯣ ꯇꯝꯕ ꯂꯣꯏꯅ ꯄꯥꯝꯃꯤ ꯃꯦꯆꯤꯟꯒꯤ ꯃꯇꯦꯡ ꯂꯧꯔꯒ ꯕꯦꯒꯁꯤꯡ ꯑꯁꯤ ꯃꯈꯜ ꯃꯈꯜ ꯀꯌꯥꯒꯤ ꯄꯨꯊꯣꯛꯄ ꯗꯤꯖꯥꯏꯟ ꯄꯨꯊꯣꯛꯄ ꯂꯣꯏꯅꯅ ꯏꯁꯥꯗ ꯍꯩꯖꯟꯕ ꯀꯌꯥ ꯑꯁꯤ ꯄꯥꯝꯕꯅꯤ ꯑꯗꯨꯕꯨ ꯃꯦꯆꯤꯟ ꯂꯩꯇꯕꯅꯤꯅ ꯂꯣꯡꯕ ꯁꯥꯕ ꯁꯦꯝꯕꯗ ꯈꯔ ꯐꯔꯛ ꯇꯥꯅ ꯇꯥꯔꯦ